ꯇ꯭ꯔꯦꯗꯤꯁꯟꯅꯦꯜꯒꯤ ꯖꯒꯣꯏꯗꯒꯤ ꯑꯩꯈꯣꯏ ꯋꯦꯁꯇ꯭ꯔꯟ ꯖꯒꯣꯏꯁꯤꯅ ꯍꯦꯟꯅ ꯄꯥꯝꯅꯔꯦ ꯑꯩꯈꯣꯏ ꯋꯦꯁꯇ꯭ꯔꯟ ꯖꯒꯣꯏꯁꯤꯅ ꯍꯦꯟꯅ ꯄꯥꯝꯅꯔꯦ ꯍꯥꯏꯕꯒꯤ ꯃꯔꯝꯗꯤ ꯑꯩꯈꯣꯏ ꯖꯒꯣꯏ ꯑꯗꯨꯗꯨꯅ ꯑꯦꯛꯁꯔꯁꯥꯏꯁ ꯃꯈꯜ ꯑꯃꯁꯨ ꯑꯣꯏꯔꯦ ꯑꯗꯨꯗꯨꯅ ꯑꯩꯈꯣꯏ ꯑꯉꯥꯡꯁꯤꯡꯅꯁꯨ ꯌꯥꯝꯅ ꯄꯥꯝꯅꯔꯦ ꯑꯩꯈꯣꯏ ꯍꯛꯆꯥꯡ ꯁꯥꯖꯦꯟꯅꯤ ꯍꯥꯏꯅ ꯈꯟꯅꯗꯨꯅ ꯑꯩꯈꯣꯏ ꯑꯩꯈꯣꯏꯒꯤ ꯀꯩꯅꯣꯒꯨꯝꯕ ꯀꯝꯄꯤꯇꯤꯁꯟꯒꯨꯝꯕ ꯀꯩꯒꯨꯝꯕ ꯇꯧꯕ ꯃꯇꯝꯗꯁꯨ ꯑꯩꯈꯣꯏꯒꯤ ꯋꯦꯁꯇ꯭ꯔꯟ ꯖꯒꯣꯏꯒꯨꯝꯕ ꯁꯤꯁꯤꯅ ꯍꯦꯟꯅ ꯑꯉꯥꯡꯁꯤꯡꯁꯤꯅ ꯍꯦꯟꯅ ꯄꯥꯝꯅꯔꯦ ꯑꯗꯨꯗꯣ ꯑꯩꯈꯣꯏ ꯑꯩꯈꯣꯏꯒꯤ ꯍꯛꯆꯥꯡ ꯁꯥꯖꯦꯟꯅꯤ ꯍꯥꯏꯅꯁꯨ ꯈꯟꯅꯔꯦ ꯑꯗꯨꯗꯨꯒ ꯑꯩꯈꯣꯏ ꯍꯧꯖꯤꯛ ꯀꯥꯟꯒꯤ ꯃꯇꯝꯁꯤ ꯍꯧꯖꯤꯛ ꯀꯥꯟꯒꯤ ꯃꯇꯝꯁꯤ ꯑꯩꯈꯣꯏ ꯑꯉꯥꯡꯁꯤꯡꯁꯤꯅ ꯈ꯭ꯋꯥꯏꯗꯒꯤ ꯄꯥꯝꯕꯗꯨ ꯋꯦꯁꯇ꯭ꯔꯟ ꯖꯒꯣꯏꯁꯤ ꯁꯥꯔꯒꯗꯤ ꯃꯣꯏꯒꯤ ꯑꯦꯛꯁꯔꯁꯥꯏꯁ ꯃꯈꯜ ꯑꯃꯅꯤ ꯍꯥꯏꯗꯨꯅ ꯈꯟꯅꯔꯦ ꯑꯗꯨꯅ ꯑꯉꯥꯡꯁꯤꯡꯁꯤꯅ ꯑꯩꯈꯣꯏꯒꯤ ꯁ꯭ꯀꯨꯜꯒꯨꯝꯕ ꯀꯩꯒꯨꯝꯕ ꯇꯧꯕ ꯃꯇꯝꯗꯁꯨ ꯃꯣꯏ ꯑꯗꯨꯒꯤ ꯖꯒꯣꯏ ꯉꯥꯛꯇ ꯑꯣꯏꯅ ꯁꯥꯅꯔꯦ ꯉꯥꯏꯍꯥꯛ ꯑꯩꯈꯣꯏꯒꯤ ꯀꯔꯤ ꯍꯥꯏꯇꯔꯦ ꯑꯩꯈꯣꯏ

ꯖꯒꯣꯏꯒꯨꯝꯕ ꯀꯩꯒꯨꯝꯕꯁꯦ ꯌꯥꯝꯅ ꯁꯥꯗꯨꯅ ꯑꯩꯈꯣꯏ ꯑꯩꯈꯣꯏ ꯍꯧꯖꯤꯛ ꯀꯥꯟꯒꯤ ꯇ꯭ꯔꯦꯗꯤꯁꯅꯦꯜꯒꯤ ꯖꯒꯣꯏꯗꯒꯤ ꯋꯦꯁꯇ꯭ꯔꯟ ꯖꯒꯣꯏꯁꯤꯅ ꯍꯦꯟꯅ ꯄꯥꯝꯅꯗꯨꯅ ꯑꯉꯥꯡꯁꯤꯡꯁꯤꯅ ꯍꯧꯖꯤꯛ ꯌꯥꯝ ꯀꯟꯅ ꯀꯩꯅꯣ ꯇꯧꯔꯦ ꯅꯣꯡꯃꯒꯤ ꯖꯒꯣꯏ ꯈꯔꯕꯨ ꯁꯥꯔꯕꯗꯤ ꯍꯛꯆꯥꯡꯁꯦ ꯅꯨꯡꯉꯥꯏ ꯍꯥꯏꯗꯨꯅ ꯅꯣꯡꯃꯒꯤ ꯆꯣꯡꯕ ꯐꯟꯕ ꯅꯣꯡꯃꯒꯤ ꯍꯛꯆꯥꯡ ꯁꯥꯖꯦꯟꯁꯤ ꯖꯒꯣꯏꯅ ꯑꯣꯏꯅ ꯑꯣꯏꯅꯔꯦ